ꯌꯣꯒꯒꯤ ꯊꯧꯑꯣꯡꯁꯤꯗ ꯑꯅꯧꯕ ꯑꯣꯏꯔꯤꯕ ꯀꯅꯥꯒꯨꯝꯕ ꯑꯃꯗ ꯑꯩꯅ ꯄꯤꯅꯤꯡꯕ ꯄꯥꯎꯇꯥꯛꯁꯤꯡ ꯍꯥꯏꯔꯒꯗꯤ ꯌꯣꯒ ꯍꯥꯏꯔꯤꯕꯁꯦ ꯀꯔꯤꯅꯣ ꯑꯍꯥꯟꯕꯁꯤ ꯑꯩꯈꯣꯏ ꯈꯪꯕ ꯇꯥꯏꯌꯦꯕ ꯑꯗꯨꯏ ꯃꯊꯛꯇ ꯌꯣꯒꯒꯤ ꯄꯥꯟꯗꯝꯅ ꯀꯔꯤꯅꯣ ꯑꯩꯅ ꯀꯔꯤꯒꯤꯗꯃꯛꯇꯥ ꯌꯣꯒ ꯇꯝꯒꯗꯧꯔꯤꯅꯣ ꯃꯁꯤꯒꯤ ꯀꯥꯟꯅꯕꯅ ꯀꯔꯤꯅꯣ ꯌꯣꯒ ꯄ꯭ꯔꯥꯛꯇꯤꯁ ꯇꯧꯕꯁꯤꯅ ꯀꯌꯥꯝ ꯌꯥꯝꯅ ꯑꯩꯉꯣꯟꯗ ꯀꯥꯟꯅꯕ ꯄꯤꯔꯛꯀꯅꯤ ꯃꯁꯤ ꯃꯌꯥꯝꯁꯤꯡꯁꯤ ꯑꯩꯈꯣꯏꯅ ꯑꯩꯅ ꯑꯍꯥꯟꯕꯗ ꯈꯪꯕ ꯑꯃ ꯆꯪꯏꯌꯦꯕ ꯑꯗꯨꯅ ꯑꯩꯅ ꯃꯁꯤꯒꯤ ꯃꯇꯥꯡꯗ ꯍꯥꯏꯌꯨ ꯍꯥꯏꯕ ꯇꯔꯒꯗꯤ ꯌꯣꯒ ꯍꯥꯏꯕꯁꯦ ꯑꯇꯩ ꯀꯔꯤꯝꯇ ꯅꯠꯇꯦ ꯑꯩꯈꯣꯏꯒꯤ ꯒꯣꯗꯁꯦ ꯑꯩꯒꯤ ꯑꯦꯄ꯭ꯔꯤꯇꯨꯋꯦꯜ ꯑꯣꯏꯕ ꯑꯁꯦꯡꯕ ꯑꯆꯨꯝꯕ ꯊꯕꯛꯇꯣ ꯃꯗꯨꯔꯣꯝꯗ ꯑꯣꯟꯁꯤꯟꯕ ꯉꯝꯅꯉꯥꯏꯅꯦꯕ ꯑꯁꯦꯡꯕꯒꯤꯗꯤ ꯑꯗꯨꯒ ꯑꯅꯤꯁꯨꯕ ꯄꯣꯏꯟꯠꯇ ꯍꯥꯏꯔꯒꯅ ꯃꯁꯨꯃꯥꯏꯅ ꯆꯠꯄ ꯇꯔꯒꯗꯤ ꯑꯩꯉꯣꯟꯗꯒꯤ ꯁꯦꯡꯗꯕ ꯑꯔꯥꯟꯕ ꯑꯣꯏꯗꯕ ꯅꯥꯡꯕ ꯃꯤꯅꯝꯕ ꯐꯠꯇꯕ ꯅꯣꯟ ꯚꯥꯏꯂꯦꯟꯁ ꯃꯤꯉꯣꯟꯗ ꯑꯋꯥꯕ ꯄꯤꯕ ꯑꯗꯨꯒꯨꯝꯕ ꯃꯌꯥꯝꯗꯣ ꯑꯩ ꯇꯧꯅꯤꯡꯉꯛꯑꯔꯣꯏꯕ ꯑꯗꯒꯤ ꯑꯩꯒꯤ ꯍꯛꯆꯥꯡꯁꯦ ꯌꯥꯝ ꯁꯦꯡꯅ ꯂꯩꯅꯤꯡꯉꯥꯛꯀꯅꯦꯕ ꯃꯤꯅꯥ ꯐꯠꯇꯕ ꯑꯃ ꯇꯧꯔꯛꯄ ꯃꯇꯝꯗꯁꯨ ꯑꯩꯅ ꯇꯧꯅꯤꯡꯉꯛꯑꯣꯏꯕ ꯀꯔꯤꯒꯤ ꯃꯁꯤꯗꯤ ꯂꯥꯏꯅ ꯌꯥꯗꯦ ꯍꯥꯏꯕ ꯑꯃꯁꯨ ꯈꯜꯂꯛꯑꯅꯦꯕ ꯑꯗꯨꯒ ꯑꯩꯒꯤ ꯍꯛꯆꯥꯡꯁꯤꯅ ꯋꯥꯈꯜ ꯌꯥꯝꯅ ꯈꯜꯂꯒꯗꯤ ꯑꯩꯈꯣꯏꯁꯦ ꯁꯦꯡꯅ ꯋꯥꯏꯗꯅꯀꯣ ꯑꯗꯨꯅ ꯋꯥꯔꯤꯕ ꯄꯣꯠꯁꯦ ꯂꯧꯊꯣꯛꯍꯟꯒꯦ ꯍꯥꯏꯕ ꯇꯔꯒꯗꯤ ꯑꯩꯈꯣꯏ ꯁꯦꯡꯅ ꯌꯣꯒ ꯇꯝꯒꯗꯕꯅꯦꯕ ꯌꯣꯒ ꯇꯝꯃꯤꯁꯤꯗꯤ ꯌꯣꯒꯗ ꯄꯤꯔꯤꯕ ꯃꯥꯒꯤ ꯃꯌꯥꯝ ꯑꯃꯁꯦ ꯇꯧꯕ ꯃꯇꯝꯗ ꯑꯩꯈꯣꯏꯒꯤ ꯍꯛꯆꯥꯡꯁꯦ ꯅꯨꯡꯉꯥꯏꯔꯛꯀꯅꯦꯕ ꯍꯛꯆꯥꯡ ꯅꯨꯡꯉꯥꯏꯕ ꯍꯥꯏꯕꯁꯤꯅ ꯑꯊꯣꯏꯕ ꯂꯟꯅꯤ ꯑꯗꯨꯅ ꯍꯛꯆꯥꯡ ꯅꯨꯡꯉꯥꯏꯍꯟꯅꯕ ꯍꯣꯠꯅꯕꯁꯦ ꯃꯁꯤ ꯈ꯭ꯋꯥꯏꯗꯒꯤ ꯃꯔꯨꯅꯦꯕ ꯑꯗꯨꯅ ꯑꯩꯈꯣꯏ ꯌꯣꯒꯁꯦ ꯄ꯭ꯔꯦꯛꯇꯤꯁ ꯇꯧꯒꯗꯕꯅꯦꯕ ꯌꯣꯒ ꯄ꯭ꯔꯦꯛꯇꯤꯁ ꯇꯧꯔꯒ ꯌꯣꯒꯅ ꯄꯤꯔꯤꯕ ꯄꯥꯟꯗꯝ ꯁꯤꯡꯗꯣ ꯑꯩꯈꯣꯏ ꯐꯪꯕ ꯉꯝꯅꯉꯥꯏ ꯍꯣꯠꯅꯒꯗꯕꯅꯤ ꯑꯗꯒꯤ ꯑꯃꯅ ꯀꯔꯤꯅꯣ ꯍꯥꯏꯔꯀꯥꯟꯗ ꯌꯣꯒꯁꯤꯗ ꯄꯤꯔꯤꯕ ꯃꯥꯒꯤ ꯑꯩꯈꯣꯏꯅ ꯌꯥꯝꯅ ꯇꯣꯏꯅ ꯄꯟꯕꯗ ꯃꯥꯒꯤꯗꯤ ꯌꯣꯒꯅ ꯅꯤꯄꯥꯜ ꯈꯛ ꯄꯤꯔꯤꯕ ꯑꯩꯈꯣꯏꯒꯤ ꯃꯤꯑꯣꯏꯕ ꯑꯃꯅ ꯏꯟꯒꯗꯕ ꯅꯤꯌꯝ ꯅꯤꯄꯥꯜ ꯈꯛ ꯄꯤꯔꯤ ꯃꯗꯨꯕꯨ ꯑꯩꯈꯣꯏꯅ ꯀꯔꯤ ꯀꯧꯋꯤ ꯍꯥꯏꯕ ꯃꯇꯝꯗ ꯑꯁꯇꯪꯒ ꯌꯣꯒ ꯀꯧꯋꯦꯕ ꯁꯦꯡꯅ ꯍꯥꯏꯔꯤꯕ ꯑꯁꯇꯪꯒ ꯌꯣꯒꯁꯤꯗꯤ ꯌꯥꯎꯔꯤꯕ ꯑꯁꯇꯪꯒ ꯌꯣꯒꯗ ꯌꯥꯎꯔꯤꯕ ꯅꯤꯄꯥꯜꯗꯨꯗꯤ ꯀꯔꯤ ꯀꯔꯤꯅꯣ ꯍꯥꯏꯕ ꯃꯇꯝꯗ ꯌꯝ ꯅꯤꯌꯝ ꯑꯁꯟ ꯄ꯭ꯔꯅꯌꯝ ꯄ꯭ꯔꯇꯤꯌꯥꯍꯥꯔ ꯙꯔꯅ ꯒ꯭ꯌꯥꯟ ꯁꯃꯗꯤ ꯍꯥꯏꯔꯤꯕꯁꯤꯅꯦꯕ ꯌꯝ ꯍꯥꯏꯔꯤꯁꯦ ꯀꯩꯅꯣ ꯍꯥꯏꯔꯀꯥꯟꯗꯗꯤ ꯃꯤꯒꯤ ꯃꯄꯣꯠ ꯃꯆꯩ ꯍꯨꯔꯥꯜꯂꯨꯗꯕ ꯃꯤꯉꯣꯟꯗ ꯑꯀꯥꯏꯕ ꯊꯕꯛ ꯇꯧꯗꯕ ꯍꯥꯏꯕꯅꯦꯕ ꯅꯤꯌꯝ ꯍꯥꯏꯔꯒꯅ ꯀꯔꯤ ꯊꯕꯛ ꯈꯨꯗꯤꯡꯃꯛꯁꯦ ꯑꯩꯅ ꯇꯨꯃꯤꯟꯅ ꯐꯖꯅ ꯇꯧꯕ ꯔꯨꯜ ꯀꯥꯏꯗꯅ ꯅꯤꯌꯝ ꯑꯃ ꯏꯜꯂꯒ ꯃꯑꯣꯡ ꯃꯔꯤꯜ ꯇꯥꯅ ꯇꯧꯕ ꯇꯧꯕ ꯍꯥꯏꯕꯅꯦꯕ ꯑꯁꯥꯟ ꯍꯥꯏꯔꯤꯁꯤꯅ ꯑꯩꯒꯤ ꯍꯛꯆꯥꯡꯒꯤ ꯑꯩꯉꯣꯟꯗ ꯋꯥꯍꯟꯗꯕꯤꯗ ꯍꯛꯆꯥꯡꯗ ꯕꯣꯗꯤꯁꯦ ꯃꯁꯤꯕꯨ ꯀꯟꯇ꯭ꯔꯣꯜ ꯇꯧꯕ ꯍꯥꯏꯕꯅꯦꯕ ꯆꯥꯕ ꯃꯇꯝꯗ ꯊꯛꯄ ꯃꯇꯝꯗ ꯐꯖꯅ ꯏꯟꯕ ꯑꯗꯨ ꯑꯣꯏꯕ ꯇꯥꯔꯒꯗꯤ ꯑꯩꯅ ꯋꯔꯣꯏꯌꯦꯕ ꯁꯦ ꯑꯩꯅ ꯆꯥꯅꯤꯡꯏꯝꯅꯤ ꯍꯥꯏꯗꯅ ꯅꯣꯡꯃꯗ ꯆꯥꯛ ꯃꯌꯥꯝ ꯆꯁꯤꯜꯂꯒꯗꯤ ꯑꯩꯉꯣꯟꯗ ꯋꯥꯒꯅꯤꯕ ꯅꯣꯉꯥꯜꯂꯒꯅ ꯆꯥꯛ ꯑꯃꯇꯥ ꯆꯥꯗ꯭ꯔꯕ ꯑꯗꯨ ꯑꯣꯏ ꯇꯥꯔꯗꯤ ꯋꯥꯒꯅꯦꯕ ꯑꯗꯨꯅ ꯑꯩꯈꯣꯏꯅ ꯀꯔꯝ ꯃꯥꯏꯅ ꯆꯥꯕ ꯃꯇꯝꯗ ꯊꯛꯄ ꯃꯇꯝꯗ ꯖꯟꯛ ꯐꯨꯗ ꯀꯨꯝꯕꯁꯦ ꯁꯤꯖꯤꯅꯗꯕꯤꯗ ꯍꯛꯆꯥꯡꯗ ꯀꯥꯟꯅꯒꯗꯕ ꯄꯣꯠꯀꯣ ꯁꯨꯒꯨꯝꯕ ꯑꯣꯏꯅ ꯆꯥꯔꯕꯗꯤ ꯑꯩꯈꯣꯏꯅ ꯑꯗꯨꯛꯀꯤ ꯃꯇꯤꯛ ꯀꯥꯟꯅꯕ ꯍꯥꯏꯕꯗꯨ ꯑꯣꯏꯒꯗꯣꯏꯅꯦꯕ ꯁꯨꯒꯨꯝꯕꯁꯤꯕꯨꯅ ꯑꯩꯈꯣꯏꯅ ꯀꯔꯤ ꯀꯧꯋꯤ ꯑꯁꯟ ꯑꯁꯟ ꯍꯥꯏꯕꯗꯤ ꯁꯦꯡꯅ ꯄꯣꯁꯇꯔ ꯍꯥꯏꯕꯅꯦꯕ ꯑꯩꯒꯤ ꯕꯔꯦꯠꯁꯦ ꯀꯟꯇ꯭ꯔꯣꯜ ꯇꯧꯕ ꯍꯥꯏꯕꯅꯦꯕ ꯄ꯭ꯔꯅꯌꯝ ꯍꯥꯏꯕꯁꯤꯅ ꯀꯔꯤ ꯑꯩꯒꯤ ꯁꯦꯟꯁꯇ ꯑꯩꯒꯤ ꯋꯥꯈꯜꯂꯣꯟꯗ ꯑꯄꯥꯝꯕ ꯑꯦꯠꯇꯦꯁꯃꯦꯟꯒꯨꯝꯕ ꯐꯠꯇꯕ ꯋꯥꯈꯜꯒꯨꯝꯕ ꯊꯣꯛꯂꯛꯄ ꯋꯔ꯭ꯜꯁꯤꯗ ꯂꯩꯔꯤꯕ ꯄꯣꯠ ꯆꯩ ꯁꯤꯡꯁꯤꯗ ꯌꯥꯝꯅ ꯄꯥꯝꯁꯤꯟꯕ ꯁꯨꯒꯨꯝꯕ ꯃꯌꯥꯝꯁꯤ ꯑꯩꯈꯣꯏꯅ ꯌꯥꯔꯤꯕ ꯃꯈꯩ ꯃꯁꯤꯗꯤ ꯉꯥꯏꯍꯥꯛꯀꯤꯅꯤ ꯇꯨꯡ ꯀꯣꯏꯕ ꯄꯣꯠ ꯅꯠꯇꯦ ꯃꯁꯤꯅ ꯑꯩꯒ ꯇꯨꯡ ꯀꯣꯏꯅ ꯂꯣꯏꯅꯒꯗꯕ ꯅꯠꯇꯦ ꯀꯥꯏꯅ ꯈꯟꯗꯣꯛꯄ ꯑꯗꯨꯅ ꯑꯩꯅ ꯑꯩꯒꯤ ꯑꯄꯥꯝꯕ ꯐꯪꯗꯕ ꯃꯇꯝꯗ ꯑꯦ ꯑꯩꯒꯤꯁꯨ ꯐꯪꯖꯔꯛꯀꯅꯤ ꯃꯇꯝ ꯂꯥꯛꯀꯅꯤ ꯀꯥꯏꯅ ꯁꯨꯃꯥꯏꯅ ꯍꯥꯏꯗꯣꯛꯄ ꯑꯗꯨ ꯑꯣꯏꯕ ꯇꯥꯔꯒꯗꯤ ꯃꯗꯨꯕꯨꯅ ꯑꯩꯈꯣꯏꯅ ꯀꯔꯤ ꯀꯧꯋꯤ ꯍꯥꯏꯕ ꯃꯇꯝꯗ ꯄ꯭ꯔꯅꯌꯝ ꯀꯧꯋꯦꯕ ꯑꯗꯨꯒ ꯄ꯭ꯔꯇꯤꯍꯔꯥ ꯍꯥꯏꯔꯤꯁꯤꯁꯨ ꯉꯁꯥꯏꯒꯤ ꯆꯞ ꯃꯥꯟꯅꯕ ꯃꯑꯣꯡꯗ ꯑꯩꯅ ꯇꯧꯔꯤꯕ ꯊꯕꯛ ꯈꯨꯗꯤꯡꯃꯛꯇꯣ ꯃꯗꯨ ꯃꯦꯗꯤꯇꯦꯁꯟ ꯇꯧꯕ ꯉꯝꯅꯕ ꯍꯣꯠꯅꯔꯛꯄꯅꯦꯕ ꯑꯆꯨꯝꯕꯅ ꯀꯔꯤꯅꯣ ꯐꯠꯇꯕꯅ ꯀꯔꯤꯅꯣ ꯍꯥꯏꯕꯅ ꯈꯟꯗꯣꯛꯞ ꯉꯝꯃꯛꯀꯗꯣꯏꯅꯦꯕ ꯑꯗꯒꯤ ꯑꯃꯨꯛꯀ ꯀꯔꯤꯅꯣ ꯙꯔꯥꯅ ꯍꯥꯏꯔꯤꯁꯤꯁꯨ ꯑꯁꯦꯡꯕꯒꯤꯗꯤ ꯀꯟꯇ꯭ꯔꯣꯜ ꯃꯈꯜ ꯑꯃꯅꯦꯕ ꯁꯤꯗꯅ ꯕꯣꯗꯤꯁꯨ ꯃꯥꯏꯟꯁꯨ ꯆꯞ ꯃꯥꯟꯅꯅ ꯀꯟꯇ꯭ꯔꯣꯜ ꯇꯧꯔꯛꯀꯗꯕ ꯑꯩꯅ ꯃꯥꯏꯟꯁꯤꯗꯅ ꯑꯋꯥꯡꯕ ꯋꯥꯈꯜ ꯈꯜꯂꯦ ꯕꯣꯗꯤꯁꯤꯗꯅ ꯑꯩꯅ ꯑꯋꯥꯡꯕ ꯋꯥꯈꯜꯒꯤ ꯈꯜꯂꯤꯕ ꯋꯥꯈꯜꯗꯣ ꯄꯥꯡꯊꯣꯛꯄ ꯉꯝꯗ꯭ꯔꯦ ꯐꯠꯇꯕ ꯃꯌꯥꯝ ꯃꯦꯇꯤꯔꯤꯌꯦꯜ ꯂꯣꯝꯗ ꯂꯨꯞꯄ ꯑꯗꯨꯒꯨꯝꯕ ꯃꯌꯥꯝ ꯇꯧꯔꯤ ꯑꯗꯨ ꯑꯣꯏꯕ ꯇꯥꯔꯒꯗꯤ ꯃꯗꯨ ꯌꯥꯗꯦꯕ ꯑꯩꯈꯣꯏꯅ ꯑꯗꯨꯅ ꯕꯣꯗꯤꯒ ꯃꯥꯏꯟꯒꯁꯦ ꯆꯞ ꯃꯥꯟꯅꯅ ꯐꯤꯛꯁ ꯇꯧꯔꯒ ꯊꯝꯒꯗꯕꯅꯦꯕ ꯑꯗꯨꯒ ꯁꯥꯃꯗꯤ ꯍꯥꯏꯔꯤꯁꯤꯅ ꯀꯟꯁꯦꯟꯇ꯭ꯔꯦꯁꯟ ꯍꯥꯏꯕꯅꯦꯕ ꯑꯩꯅ ꯃꯊꯛꯀꯤ ꯃꯉꯥ ꯇꯔꯦꯠꯁꯦ ꯃꯁꯤ ꯇꯧꯔꯛꯑꯕ ꯃꯇꯨꯡꯗꯅꯦꯕ ꯑꯩꯅ ꯑꯩꯒꯤ ꯃꯥꯏꯟꯁꯦ ꯀꯟꯇ꯭ꯔꯣꯜ ꯇꯧꯕ ꯉꯝꯃꯛꯀꯗꯧꯔꯤꯕ ꯀꯟꯁꯦꯟꯇ꯭ꯔꯦꯠ ꯇꯧꯕ ꯉꯝꯃꯛꯀꯗꯣꯔꯤꯕ ꯑꯆꯨꯝꯕ ꯂꯣꯝꯗ ꯆꯠꯄ ꯉꯝꯒꯗꯣꯏꯔꯤꯕꯁꯦ ꯑꯗꯨꯅ ꯑꯩꯈꯣꯏꯅ ꯍꯥꯏꯔꯤꯕ ꯅꯤꯄꯥꯜꯁꯦ ꯃꯔꯨ ꯑꯣꯏꯅ ꯏꯟꯕꯦꯁꯦ ꯃꯁꯤ ꯏꯟꯕ ꯉꯝꯅꯕ ꯍꯣꯠꯅꯒꯗꯕꯅꯦꯕ ꯀꯃꯥꯏꯅ ꯕꯣꯗꯤꯁꯦ ꯀꯟꯇ꯭ꯔꯣꯜ ꯇꯧꯒꯅꯤ ꯀꯃꯥꯏꯅ ꯃꯥꯏꯟꯗꯁꯦ ꯀꯟꯇ꯭ꯔꯣꯜ ꯇꯧꯒꯅꯤ ꯍꯛꯆꯥꯡ ꯀꯃꯥꯏꯅ ꯐꯍꯟꯒꯅꯤ ꯀꯔꯤ ꯀꯔꯤ ꯆꯤꯟꯖꯥꯛ ꯆꯥꯒꯅꯤ ꯁꯨꯒꯨꯝꯕ ꯃꯌꯥꯝꯁꯦ ꯃꯁꯤ ꯑꯩꯈꯣꯏꯅ ꯐꯣꯂꯣ ꯐꯖꯅ ꯇꯧꯔꯕꯗꯤ ꯑꯩꯈꯣꯏꯗ ꯍꯛꯆꯥꯡꯗꯁꯨ ꯀꯥꯟꯅꯒꯅꯤ ꯋꯥꯈꯜꯗꯁꯨ ꯀꯥꯟꯅꯒꯅꯤ ꯃꯤ ꯑꯇꯣꯞꯄꯗꯁꯨ ꯑꯀꯥꯏꯕ ꯇꯧꯅꯤꯡꯉꯛꯑꯣꯏ ꯑꯐꯕ ꯍꯥꯏꯕꯗꯨ ꯑꯣꯏꯍꯜꯂꯛꯀꯅꯤ ꯃꯁꯤꯒꯨꯝꯕ ꯀꯥꯟꯅꯕ ꯃꯌꯥꯝ ꯑꯃꯁꯦ ꯑꯩꯈꯣꯏꯅ ꯌꯣꯒꯗꯒꯤ ꯂꯧꯕ ꯌꯥꯏ